ꯉꯁꯤ ꯑꯩꯈꯣꯏꯅ ꯊꯕꯛ ꯐꯪꯗꯕꯁꯤ ꯑꯗꯨꯛꯀꯤ ꯃꯇꯤꯛ ꯅꯨꯡꯉꯥꯏꯇꯦ ꯑꯗꯨꯅ ꯀꯔꯞꯁꯟ ꯁꯦꯟꯖꯥ ꯊꯨꯝꯖꯥꯕꯁꯤꯡꯁꯤꯒꯤ ꯃꯔꯝꯗꯒꯤ ꯀꯥꯟꯅꯕ ꯊꯕꯛꯁꯨ ꯂꯥꯏꯔꯤꯛ ꯇꯝꯃꯦ ꯀꯔꯤꯁꯨ ꯀꯥꯟꯅꯕ ꯂꯩꯇꯦ ꯑꯗꯨꯅ ꯄꯩꯁꯥ ꯍꯥꯏꯔꯦ ꯇꯥꯟꯐꯝ ꯂꯩꯇꯦ ꯊꯕꯛ ꯁꯨꯐꯝ ꯍꯥꯏꯔꯦ ꯀꯥꯟꯅꯕꯁꯨ ꯀꯔꯤꯁꯨ ꯂꯩꯇꯕꯅꯤꯅ ꯑꯗꯨꯅ ꯂꯥꯏꯔꯤꯛ ꯇꯝꯃꯨꯔꯦ ꯀꯔꯤꯁꯨ ꯀꯥꯟꯅꯗꯦ ꯃꯦꯔꯤꯠꯀꯤ ꯃꯇꯥꯡꯗ ꯍꯥꯏꯔꯦ ꯊꯕꯛ ꯆꯪꯕꯒꯤ ꯍꯥꯏꯔꯁꯨ ꯀꯩꯝ ꯀꯥꯟꯅꯗꯔꯦ ꯄꯩꯁꯥꯒꯤ ꯀꯔꯞꯁꯟꯒꯤ ꯃꯔꯝ ꯑꯣꯏꯕꯅ ꯑꯩꯈꯣꯏ ꯄ꯭ꯔꯖꯥꯁꯤꯡ ꯑꯩꯈꯣꯏꯁꯨ ꯋꯥꯔꯦ ꯑꯗꯨꯅ ꯀꯔꯤꯁꯨ ꯀꯥꯟꯅꯕ ꯐꯪꯗꯦ ꯑꯗꯨꯅ ꯃꯦꯔꯤꯠꯀꯤ ꯃꯇꯨꯡꯏꯟꯅ ꯀꯔꯞꯁꯟꯁꯤꯁꯨ ꯃꯨꯊꯠꯍꯟꯕꯤꯕ ꯒꯣꯔꯃꯦꯟꯁꯤꯡ ꯑꯗꯨꯅ ꯑꯩꯈꯣꯏꯅ ꯀꯔꯤꯁꯨ ꯍꯥꯏꯕꯁꯨ ꯉꯝꯖꯗꯦ ꯑꯗꯣ ꯂꯥꯏꯔꯤꯛꯀꯤ ꯃꯇꯥꯡꯗꯁꯨ ꯃꯦꯔꯤꯠ ꯍꯩꯔꯒꯁꯨ ꯊꯕꯛ ꯐꯪꯗ꯭ꯔꯕꯗꯤ ꯑꯩꯈꯣꯏꯗ ꯀꯔꯤꯁꯨ ꯀꯥꯟꯅꯕ ꯂꯩꯇꯦ ꯁꯨꯒꯅꯤ ꯍꯥꯏꯕꯗꯨꯁꯨ ꯊꯕꯛꯁꯨ ꯁꯨꯐꯝ ꯂꯩꯇꯦ ꯑꯗꯨꯅ ꯀꯔꯥꯏꯗꯒꯤ ꯇꯥꯜꯂ ꯆꯥꯒꯅꯤ ꯀꯔꯝ ꯇꯧꯒꯅꯤ ꯍꯥꯏꯕꯗꯨꯁꯨ ꯋꯥꯕꯗ ꯋꯥꯈꯟꯁꯤꯁꯨ ꯃꯤꯠ ꯃꯥꯏ ꯄꯥꯡꯕ ꯉꯝꯗ꯭ꯔꯦ ꯑꯗꯨꯅ ꯀꯔꯤꯁꯨ ꯀꯥꯟꯅꯗꯦ ꯊꯕꯛ ꯊꯤꯒꯅꯤ ꯐꯪꯉꯦ ꯅꯣꯡꯃ ꯐꯪꯉꯤ ꯅꯣꯡꯃ ꯐꯪꯗꯦꯁꯨ ꯀꯣꯏꯆꯠ ꯆꯠꯀꯅꯤ ꯊꯤꯒꯅꯤ ꯐꯪꯗꯕꯅ ꯃꯔꯝ ꯑꯣꯏꯔꯒ ꯑꯋꯥꯕꯒꯤ ꯑꯋꯥꯕꯇ ꯑꯣꯏꯔꯦ ꯑꯗꯨꯅ ꯑꯩꯈꯣꯏꯅ ꯒꯚꯔꯟꯃꯦꯟꯒꯤ ꯃꯇꯥꯡꯗ ꯍꯥꯏꯅꯤꯡꯕꯗꯤ ꯃꯦꯔꯤꯠꯀꯤ ꯃꯇꯥꯡꯗ ꯊꯕꯛ ꯈꯟꯕꯁꯤ ꯄꯥꯝꯃꯤ ꯍꯧꯖꯤꯛꯇꯤ ꯁꯦꯟꯖꯥ ꯊꯨꯝꯖꯥꯕꯅ ꯀꯔꯞꯁꯟꯁꯤ ꯃꯨꯊꯠꯄ ꯄꯥꯝꯃꯤ ꯒꯚꯔꯟꯃꯦꯟꯒꯤ ꯃꯐꯝꯗ ꯍꯥꯏꯖꯔꯤ ꯅꯣꯜꯂꯨꯛꯅ ꯑꯩꯈꯣꯏꯅ ꯑꯗꯨꯒꯤ ꯅꯣꯜꯂꯨꯛꯅ ꯍꯥꯏꯖꯕ ꯃꯔꯝꯗꯤ ꯃꯦꯔꯤꯠꯀꯤ ꯃꯇꯥꯡꯗ ꯊꯕꯛ ꯆꯪꯕꯁꯦ ꯑꯩꯈꯣꯏꯁꯨ ꯄꯥꯝꯃꯤ ꯍꯧꯖꯤꯛꯇꯤ ꯄꯩꯁꯥ ꯁꯦꯟꯖꯥꯕꯁꯤꯡꯁꯦ ꯀꯔꯞꯁꯟꯁꯤ ꯃꯨꯊꯠꯄ ꯑꯗꯨ ꯄꯥꯝꯖꯕꯅꯦ ꯑꯗꯨꯕꯨ ꯀꯥꯟꯅꯕ ꯂꯩꯇꯦ ꯄꯩꯁꯥ ꯇꯥꯟꯕꯁꯨ ꯐꯪꯗꯦ ꯊꯕꯛ ꯍꯥꯏꯔꯦ ꯑꯝꯇꯁꯨ ꯂꯩꯇꯦ ꯑꯗꯨꯅ ꯂꯥꯏꯔꯤꯛ ꯇꯝꯃꯁꯨ ꯊꯕꯛ ꯐꯪꯗ꯭ꯔꯗꯤ ꯑꯩꯈꯣꯏ ꯀꯔꯤ ꯀꯥꯟꯅꯒꯅꯤ ꯀꯔꯞꯁꯟꯒꯤ ꯃꯇꯥꯡꯅ ꯑꯩꯈꯣꯏ ꯊꯕꯛꯁꯨ ꯊꯤꯕ ꯐꯪꯗꯦ ꯑꯗꯨꯅ ꯒꯚꯔꯟꯃꯦꯟꯒꯤ ꯃꯐꯝꯗ ꯅꯣꯜꯂꯨꯛꯅ ꯍꯥꯏꯖꯔꯤ ꯃꯦꯔꯤꯠꯀꯤ ꯃꯇꯥꯡꯗ ꯂꯥꯏꯔꯤꯛ ꯑꯁꯦ ꯇꯝꯍꯟꯕꯤꯕ ꯈꯣꯠꯍꯟꯕ ꯄꯩꯁꯥ ꯄꯤꯖꯕꯤ ꯑꯃ ꯑꯩꯈꯣꯏꯅ ꯇꯥꯜꯂꯨꯕꯁꯨ ꯐꯪꯕ ꯂꯩꯇ꯭ꯔꯦ ꯑꯗꯨꯅ ꯃꯦꯔꯤꯠꯀꯤ ꯃꯇꯥꯡꯗ ꯁꯔꯚꯤꯁ ꯖꯣꯏꯟ ꯇꯧꯕꯁꯨ ꯄꯥꯝꯃꯤ ꯑꯗꯨꯅ ꯀꯔꯞꯁꯟꯁꯤ ꯃꯨꯊꯠꯄ ꯄꯥꯝꯃꯤ